ꯑꯗꯣꯝꯒꯤ ꯃꯐꯝꯗ ꯃꯤ ꯁꯤꯕꯒꯤ ꯃꯔꯨ ꯑꯣꯏꯕ ꯃꯔꯝ ꯈꯔ ꯑꯗꯨ ꯀꯔꯤ ꯀꯔꯤꯅꯣ ꯁꯣꯝꯗ ꯃꯤ ꯁꯤꯕꯒꯤ ꯃꯔꯝ ꯑꯦꯛꯁꯤꯗꯦꯟꯗ ꯁꯤꯕ ꯂꯩ ꯑꯍꯟ ꯑꯣꯏꯔꯒ ꯁꯤꯕ ꯂꯩ ꯂꯩꯅꯥ ꯅꯥꯔꯒ ꯁꯤꯕ ꯂꯩ ꯀꯟꯕ ꯉꯝꯗꯅ ꯁꯤꯕ ꯈꯔ ꯂꯩ ꯑꯗꯣꯝꯒꯤ ꯃꯐꯝꯗ ꯑꯉꯥꯡ ꯁꯤꯕꯒꯤ ꯆꯥꯡ ꯋꯥꯡꯅ ꯂꯩꯕ꯭ꯔꯥ ꯍꯣꯏ ꯁꯣꯝꯗ ꯑꯉꯥꯡ ꯁꯤꯕꯒꯤ ꯆꯥꯡꯁꯨ ꯌꯥꯝ ꯋꯥꯡꯅ ꯂꯩꯌꯦ ꯀꯔꯤꯒꯤꯔ ꯍꯥꯏꯕꯗꯤ ꯑꯅꯥꯁꯪ ꯅꯛꯅ ꯂꯩꯕ ꯌꯥꯎꯗꯦ ꯂꯝꯕꯤ ꯊꯣꯡ ꯀꯌꯥ ꯐꯖꯗꯦ ꯑꯗꯨꯒꯤ ꯑꯉꯥꯡ ꯁꯤꯕꯒꯤ ꯆꯥꯡꯁꯦ ꯌꯥꯝ ꯋꯥꯡꯏ ꯑꯉꯥꯡꯁꯤꯡꯒꯤꯗꯃꯛꯇ ꯇꯤꯀꯥ ꯊꯥꯕ ꯂꯩꯕ꯭ꯔꯥ ꯍꯣꯏ ꯂꯩꯌꯦ ꯑꯉꯥꯡꯁꯤꯡꯒꯤꯗꯃꯛꯇ ꯇꯤꯀꯥ ꯊꯥꯕꯁꯨ ꯂꯩ ꯑꯄꯤꯛꯄ ꯑꯉꯥꯡꯁꯤꯡꯕꯨ ꯌꯦꯡꯁꯤꯟꯕꯗ ꯃꯇꯦꯡ ꯄꯥꯡꯕ ꯁ꯭ꯀꯤꯝꯁꯤꯡ ꯑꯗꯨ ꯀꯔꯤ ꯀꯔꯤꯅꯣ ꯑꯉꯥꯡ ꯑꯄꯤꯛꯄꯒꯤ ꯌꯦꯡꯁꯤꯟꯕꯗ ꯃꯇꯦꯡ ꯄꯥꯡꯕ ꯂꯩꯉꯥꯛꯀꯤ ꯁ꯭ꯀꯤꯝꯁꯤꯡꯗꯤ ꯃꯤꯠ ꯗꯦ ꯃꯤꯜ ꯂꯩ ꯑꯉꯥꯡꯕꯨ ꯆꯥꯛ ꯄꯤꯖꯕ ꯁ꯭ꯀꯨꯜꯗ ꯑꯗꯨꯒ ꯆꯥꯏꯜ ꯀꯤꯌꯔ ꯁꯦꯟꯇꯔ ꯑꯗꯨꯈꯣꯏ ꯈꯔ ꯂꯩ